ꯑꯩꯈꯣꯏꯅ ꯈꯨꯠꯁꯦꯝꯒꯤ ꯍꯥꯔ ꯐꯪꯗꯕ ꯃꯇꯝꯗ ꯃꯇꯧ ꯀꯔꯝꯅ ꯍꯥꯔ ꯁꯦꯝꯒꯗꯒꯦ ꯍꯥꯏꯕ ꯃꯇꯥꯡꯗ ꯑꯩ ꯈꯔ ꯍꯥꯏꯖꯒꯦ ꯍꯥꯏꯖꯒꯦ ꯃꯔꯝꯗꯤ ꯑꯩꯈꯣꯏꯅ ꯑꯩꯈꯣꯏꯒꯤ ꯌꯨꯝꯗ ꯁꯤꯡ ꯌꯦꯟ ꯊꯥꯕꯒꯤ ꯎꯠꯀꯨꯝꯕ ꯌꯦꯟ ꯂꯣꯏꯕꯒꯤ ꯌꯦꯟꯊꯤꯒꯨꯝꯕ ꯁꯟꯒꯤ ꯁꯟꯊꯤꯒꯨꯝꯕ ꯑꯗꯒꯤ ꯃꯅꯥ ꯃꯁꯤꯡ ꯑꯩꯈꯣꯏꯅ ꯁꯤꯖꯤꯟꯅꯕ ꯌꯥꯗ꯭ꯔꯕ ꯄꯠꯊꯕ ꯄꯨꯝꯊꯕꯁꯤꯡꯁꯦ ꯑꯩꯈꯣꯏꯅ ꯀꯣꯝꯒꯨꯝꯕ ꯑꯃ ꯇꯧꯔꯒ ꯐꯖꯅ ꯇꯧꯕꯤꯔꯒ ꯑꯩꯈꯣꯏꯅ ꯄꯣꯠꯇꯣ ꯐꯨꯝꯖꯤꯟꯕꯤꯔꯒ ꯑꯩꯈꯣꯏꯅ ꯑꯗꯨꯒꯤ ꯄꯣꯠꯇꯨꯅ ꯂꯧꯔꯒꯁꯨ ꯍꯥꯔ ꯑꯣꯏꯅ ꯁꯤꯖꯤꯟꯅꯕ ꯌꯥꯏ ꯑꯗꯨꯗꯒꯤ ꯑꯩꯈꯣꯏꯅ ꯌꯦꯟꯊꯤꯒꯨꯝꯕ ꯎꯠꯀꯨꯝꯕ ꯑꯗꯨꯝꯕꯗꯨꯁꯨ ꯑꯩꯈꯣꯏꯅ ꯍꯥꯔ ꯑꯣꯏꯅ ꯐꯖꯅ ꯀꯪꯍꯜꯂꯕ ꯃꯇꯨꯡꯗ ꯌꯦꯟꯊꯤ ꯁꯟꯊꯤꯗꯨ ꯀꯪꯍꯜꯂꯒ ꯇꯛꯈꯥꯏꯕꯤꯔꯒ ꯎꯠꯇꯨꯒ ꯃꯤꯛꯁ ꯇꯧꯅꯔꯒ ꯑꯩꯈꯣꯏꯅ ꯆꯥꯏꯕ ꯃꯇꯝꯗꯁꯨ ꯄꯣꯠꯁꯦ ꯑꯗꯨꯛꯀꯤ ꯃꯇꯤꯛꯇꯤ ꯐꯩ ꯀꯦꯃꯤꯀꯦꯜ ꯌꯥꯎꯗꯕ ꯄꯣꯠ ꯍꯥꯔ ꯌꯥꯎꯗꯕ ꯄꯣꯠꯁꯤ ꯑꯩꯈꯣꯏꯅ ꯁꯤꯖꯤꯟꯅꯔꯒꯗꯤ ꯑꯗꯨꯛꯀꯤ ꯃꯇꯤꯛꯇꯤ ꯑꯩꯈꯣꯏꯅ ꯍꯛꯆꯥꯡꯗꯁꯨ ꯀꯥꯟꯅꯩ ꯄꯣꯠꯇꯁꯨ ꯐꯩ ꯆꯥꯕ ꯃꯇꯝꯗꯁꯨ ꯑꯩꯈꯣꯏꯅ ꯍꯛꯆꯥꯡꯗ ꯌꯥꯝꯅ ꯀꯥꯟꯅꯩ ꯐꯕꯁꯨ ꯑꯣꯏ ꯄꯣꯠꯇꯁꯨ ꯑꯩꯈꯣꯏꯅ ꯍꯥꯔ ꯌꯥꯎꯗꯕ ꯄꯣꯠꯁꯤꯗꯤ ꯃꯇꯝ ꯁꯥꯡꯅ ꯀꯨꯏꯅ ꯄꯣꯠꯁꯤ ꯍꯦꯛꯎꯔꯒꯁꯨ ꯊꯝꯕꯗ ꯀꯔꯤꯁꯨ ꯑꯀꯥꯏꯕ ꯂꯩꯇꯦ ꯈꯨꯠꯁꯦꯝꯒꯤ ꯍꯥꯔ ꯌꯥꯎꯕ ꯄꯣꯠꯁꯤꯗꯤ ꯑꯩꯈꯣꯏꯅ ꯀꯦꯃꯤꯀꯦꯜ ꯌꯥꯎꯕ ꯄꯣꯠꯁꯤꯗꯤ ꯆꯥꯕ ꯃꯇꯝꯗꯁꯨ ꯃꯍꯥꯎꯁꯨ ꯋꯥꯠꯂꯤ ꯄꯠꯄ ꯄꯨꯝꯕ ꯑꯗꯨꯝꯕꯁꯨ ꯌꯥꯝꯅ ꯊꯣꯛꯏ ꯑꯗꯨꯅ ꯌꯥꯔꯤꯃꯈꯩꯗꯤ ꯑꯩꯈꯣꯏꯅ ꯁꯦꯝꯖꯕ ꯌꯨꯝꯗ ꯁꯦꯝꯖꯕ ꯍꯥꯔꯁꯤꯅ ꯁꯤꯖꯟꯅꯕꯤꯔꯒ ꯄꯣꯠꯁꯤꯡꯁꯦ ꯄꯣꯠ ꯃꯅꯥ ꯃꯁꯤꯡ ꯍꯩꯔꯥꯁꯤꯡꯁꯦ ꯇꯧꯕꯤꯔꯒꯗꯤ ꯑꯩꯈꯣꯏꯗ ꯑꯩꯈꯣꯏꯗ ꯑꯗꯨꯛꯀꯤ ꯃꯇꯤꯛꯇꯤ ꯀꯥꯟꯅꯕ ꯑꯣꯏ ꯐꯒꯅꯤ